ꯃꯁꯤꯒꯤ ꯐꯤꯒ꯭ꯔ ꯁꯥꯠꯁꯦ ꯑꯁ ꯌꯥꯝ ꯐꯤꯠꯇꯤꯡ ꯑꯣꯏꯑꯦ ꯑꯩꯉꯣꯟꯗ ꯌꯥꯝ ꯆꯥꯟꯅꯩꯌꯦ ꯌꯥꯝꯅ ꯄꯛꯆꯩꯑꯦ ꯑꯗꯣ ꯃꯆꯨꯁꯨ ꯁꯤꯗꯒꯟꯗꯦ ꯁꯨꯕꯁꯨ ꯌꯥꯝ ꯀꯣꯛꯀꯜꯂꯦ ꯑꯗꯒꯤ ꯃꯥꯁꯦ ꯑꯩꯈꯣꯏꯒꯤ ꯂꯤꯠꯄꯗ ꯖꯤꯖꯤ ꯂꯥꯎꯔꯕ ꯁꯇ꯭ꯔꯦꯠꯆꯦꯕꯜꯁꯨ ꯑꯣꯏꯕ ꯑꯗꯨ ꯑꯣꯏꯑꯦ ꯂꯤꯠꯄ ꯌꯥꯝ ꯅꯨꯉꯥꯏ ꯁꯤꯗꯤ